ꯈꯨꯡꯒꯪꯗ ꯃꯤꯑꯣꯏꯁꯤꯡꯅ ꯍꯣꯡꯗꯣꯛ ꯍꯣꯡꯖꯤꯟ ꯑꯃꯁꯨꯡ ꯆꯠꯊꯣꯛ ꯆꯠꯁꯤꯟ ꯇꯧꯕꯗ ꯐꯥꯒꯠꯀꯗꯕ ꯃꯇꯥꯡꯗ ꯈꯔ ꯑꯃꯗꯤ ꯐꯒꯠꯅꯉꯥꯏ ꯑꯃ ꯑꯅꯤ ꯍꯥꯏꯖꯔꯛꯀꯦ ꯑꯗꯨꯗꯤ ꯂꯝꯕꯤ ꯂꯝꯕꯤ ꯑꯃ ꯑꯗꯨꯒ ꯂꯝꯕꯤꯁꯦ ꯀꯣꯏꯂꯥꯁ ꯊꯥꯔꯒ ꯕ꯭ꯂꯦꯛ ꯇꯣꯞ ꯑꯣꯏꯔꯁꯨ ꯐꯖꯅ ꯀꯣꯏꯂꯥꯁ ꯊꯥꯕꯤꯔꯒ ꯂꯝꯕꯤ ꯅꯨꯡꯉꯥꯏꯔꯦ ꯍꯥꯏꯔ ꯃꯇꯝꯗ ꯑꯃ ꯌꯥꯒꯅꯤ ꯑꯗꯨꯒ ꯅꯝꯕꯔ ꯇꯨꯅ ꯇ꯭ꯔꯥꯟꯁꯄꯣꯔꯇꯦꯁꯟ ꯂꯥꯏꯟ ꯒꯥꯔꯤ ꯕꯁꯀꯨꯝꯕ ꯗꯤ ꯑꯥꯏꯒꯨꯝꯕ ꯃꯣꯏ ꯇꯠ ꯇꯥꯇꯥꯒꯨꯝꯕ ꯃꯣꯏ ꯆꯦꯜꯍꯜꯂꯛꯄ ꯃꯇꯝꯗ ꯍꯦꯟꯅ ꯅꯨꯡꯉꯥꯏꯒꯅꯤ ꯍꯥꯏꯕꯒꯤ ꯋꯥꯍꯩꯁꯦ ꯊꯝꯖꯔꯤ